ꯀꯣꯕꯤꯠ ꯅꯥꯏꯟꯇꯤꯟꯒꯤ ꯕꯦꯛꯁꯤꯟ ꯀꯥꯞꯄꯗ ꯍꯛꯆꯥꯡꯗ ꯆꯤꯡꯅꯅꯤꯡꯉꯥꯏ ꯀꯔꯤꯝꯇ ꯂꯩꯇꯦ ꯃꯁꯤꯗꯒꯤ ꯂꯩꯅꯥ ꯀꯌꯥ ꯑꯃꯔꯣꯝ ꯉꯥꯛꯊꯣꯛꯍꯜꯂꯤ ꯑꯗꯨꯒꯤꯁꯨ ꯍꯧꯖꯤꯛꯀꯥꯟꯗꯤ ꯒꯣꯔꯃꯦꯟ ꯑꯣꯐ ꯃꯅꯤꯄꯨꯔ ꯑꯃꯁꯨꯡ ꯁꯔꯀꯥꯔꯁꯤꯡꯅ ꯍꯛꯁꯦꯜꯒꯤꯗꯃꯛꯇ ꯋꯦꯞꯁꯥꯏꯠ ꯀꯌꯥ ꯑꯃ ꯄꯤꯔꯤ ꯃꯁꯤꯗ ꯋꯦꯛꯁꯤꯟ ꯀꯣꯕꯨꯠꯀꯤ ꯕꯦꯛꯁꯤꯟ ꯀꯥꯞꯇꯕꯁꯤꯡꯒꯤꯗꯃꯛꯇ ꯂꯥꯏꯕꯛ ꯊꯤꯕ ꯂꯥꯏꯕꯛ ꯐꯕ ꯍꯥꯏꯕꯁꯤ ꯑꯩꯈꯣꯏꯅ ꯈꯪꯕ ꯉꯝꯃꯤ ꯀꯣꯕꯤꯠ ꯕꯦꯛꯁꯤꯟ ꯀꯥꯞꯇꯕ ꯑꯩꯈꯣꯏꯁꯤꯅ ꯇ꯭ꯔꯥꯕꯦꯜꯂꯤꯡ ꯆꯠꯄ ꯖꯔꯅꯤ ꯆꯠꯄ ꯃꯇꯝꯗꯁꯨ ꯕꯦꯛꯁꯤꯟꯒꯤ ꯁꯥꯔꯇꯤꯐꯤꯀꯦꯠ ꯊꯤꯔꯛꯏ ꯀꯗꯥꯏ ꯀꯗꯥꯏꯗ ꯆꯠꯂꯁꯨ ꯕꯦꯛꯁꯤꯟꯒꯤ ꯁꯥꯔꯇꯤꯐꯤꯀꯦꯠ ꯑꯁꯤ ꯌꯥꯝ ꯑꯩꯈꯣꯏꯗ ꯍꯪꯂꯛꯏ ꯀꯣꯕꯤꯠ ꯕꯦꯛꯁꯤꯟ ꯀꯥꯞꯄ ꯍꯥꯏꯕꯁꯦ ꯌꯥꯝ ꯀꯥꯟꯅꯕ ꯑꯗꯨꯒ ꯀꯥꯞꯇꯕ ꯌꯥꯗꯕ ꯑꯗꯨꯒꯤꯗꯃꯛꯇꯁꯨ ꯑꯣꯏꯔꯦ ꯑꯗꯨꯒ ꯀꯣꯕꯤꯠ ꯕꯦꯛꯁꯤꯟ ꯀꯥꯞꯄ ꯃꯤꯁꯤꯡꯅ ꯀꯣꯕꯤꯠ ꯅꯥꯔꯔꯣꯏ ꯍꯥꯏꯕꯗꯤ ꯂꯩꯇꯦ ꯑꯗꯨꯕꯨ ꯁꯤꯗꯒꯤ ꯈꯔꯇ ꯑꯣꯏꯔꯁꯨ ꯀꯟꯕ ꯌꯥꯕ ꯉꯥꯛꯊꯣꯛꯄ ꯌꯥꯕ ꯑꯗꯨꯒꯨꯝꯕ ꯕꯦꯛꯁꯤꯟ ꯑꯃꯅꯤ ꯍꯥꯏꯕꯁꯤ ꯑꯩꯅ ꯍꯥꯏꯖꯅꯤꯡꯏ